ꯁ꯭ꯀꯨꯜꯁꯤꯡꯗ ꯁꯥꯠ ꯃꯍꯩꯔꯣꯏꯁꯤꯡꯗ ꯑꯥꯔꯠ ꯑꯦꯟ ꯀ꯭ꯔꯥꯐ ꯁꯦ ꯑꯥꯔꯠ ꯑꯦꯟ ꯀ꯭ꯔꯥꯐꯀꯤ ꯇꯣꯈꯥꯏꯕ ꯀ꯭ꯂꯥꯁ ꯑꯃ ꯍꯥꯞꯄꯒ ꯇꯥꯛꯄꯤꯌꯦ ꯑꯩꯈꯣꯏꯒꯤ ꯁ꯭ꯀꯨꯜꯗꯁꯨ ꯍꯥꯟꯅ ꯑꯥꯔꯠ ꯑꯦꯟ ꯀ꯭ꯔꯥꯐꯀꯤ ꯇꯣꯈꯥꯏꯕ ꯀ꯭ꯂꯥꯁ ꯑꯃ ꯍꯥꯞꯄꯒ ꯑꯉꯥꯡꯁꯤꯡꯗ ꯇꯥꯛꯄꯤꯌꯦ ꯑꯗꯨꯒ ꯑꯩ ꯑꯩ ꯏꯁꯥꯃꯛꯀꯤꯗꯗꯤ ꯊꯦꯡꯅꯍꯧꯖꯗꯦ ꯑꯗꯨꯕꯨ ꯑꯩꯒꯤ ꯏꯅꯥꯎꯄꯤꯒꯤ ꯍꯥꯛꯇꯛꯇ ꯑꯩꯈꯣꯏ ꯑꯥꯔꯠ ꯑꯦꯟ ꯀ꯭ꯔꯥꯐ ꯑꯅꯧꯕ ꯀ꯭ꯂꯥꯁ ꯑꯣꯏꯅ ꯍꯥꯞꯄꯛꯄꯗ ꯄꯦꯄꯔꯅ ꯕꯣꯜꯒꯨꯝꯕ ꯁꯥꯍꯟꯕ ꯑꯗꯨꯗꯒꯤꯗꯤ ꯋꯥꯜ ꯍꯦꯡꯒꯤꯡꯒꯨꯝꯕ ꯄꯄꯦꯔꯅ ꯁꯥꯍꯟꯕ ꯃꯌꯥꯝ ꯊꯦꯡꯅꯔꯛꯑꯦ